ꯈꯨꯅꯥꯏꯗ ꯖꯒꯣꯏ ꯁꯥꯕ ꯃꯤꯑꯣꯏꯁꯤꯡꯅ ꯊꯦꯡꯅꯕ ꯈꯨꯗꯣꯡ ꯆꯥꯗꯕꯗꯨꯗꯤ ꯍꯥꯏꯗꯤ ꯁ꯭ꯇꯦꯖꯇ ꯖꯒꯣꯏ ꯁꯥꯔꯤꯉꯩꯗ ꯌꯨ ꯊꯛꯆꯤꯜꯂꯒ ꯀꯥꯔꯟ ꯇꯥꯔꯛꯄ ꯑꯗꯒꯤ ꯃꯣꯏꯗ ꯈꯤꯇꯪ ꯊꯦꯡꯅ ꯆꯠꯄ ꯈꯣꯠꯄꯒꯤꯁꯨ ꯈꯤꯇꯪ ꯄ꯭ꯔꯣꯕ꯭ꯂꯦꯝ ꯂꯩꯍꯜꯂꯛꯄ ꯑꯗꯒꯤ ꯃꯤꯁꯤꯡꯅ ꯁꯃꯥꯖꯁꯤꯗ ꯖꯒꯣꯏ ꯁꯥꯕꯤꯁꯤꯡꯕꯨ ꯍꯥꯏꯗꯤ ꯍꯟꯊꯅ ꯌꯦꯡꯕꯤꯔꯛꯄ ꯂꯝꯆꯠ ꯅꯥꯏꯗꯕꯤ ꯑꯣꯏꯅ ꯎꯕꯤꯔꯛꯄ ꯁꯤꯁꯤꯡꯁꯦ ꯃꯥꯏꯌꯣꯛꯅꯖꯩ ꯖꯒꯣꯏ ꯑꯩꯈꯣꯏꯒꯤ ꯂꯩꯀꯥꯏꯒꯤ ꯏꯆꯦ ꯑꯃꯈꯛꯅ ꯌꯥꯝ ꯅꯨꯡꯉꯥꯏꯇꯕ ꯋꯥꯔꯤ ꯑꯃ ꯂꯤꯈꯤ ꯍꯥꯏꯗꯤ ꯃꯥꯁꯨ ꯖꯒꯣꯏ ꯁꯥꯕꯤꯅꯤ ꯃꯥꯅ ꯈꯤꯇꯪ ꯖꯒꯣꯏ ꯁꯥꯕ ꯊꯦꯡꯅ ꯈꯤꯇꯪ ꯍꯜꯂꯛꯄ ꯃꯇꯝꯗ ꯂꯩꯀꯥꯏꯒꯤ ꯃꯤꯁꯤꯡ ꯃꯥꯗꯤ ꯑꯦꯁ ꯖꯒꯣꯏ ꯁꯥꯕꯤꯅꯤ ꯑꯗꯒꯤ ꯑꯣꯛꯇꯕꯤꯅꯤ ꯂꯝꯆꯠ ꯅꯥꯏꯗꯕꯤꯅꯤ ꯁꯨꯃꯥꯏꯅ ꯎꯕꯤꯕ ꯑꯗꯒꯤ ꯃꯥꯉꯣꯟꯗ ꯍꯥꯏꯗꯤ ꯖꯒꯣꯏ ꯁꯥꯕ ꯁꯒꯣꯏ ꯖꯒꯣꯏ ꯁꯥꯕꯤꯁꯤꯡ ꯍꯥꯏꯇꯔꯦ ꯖꯒꯣꯏ ꯁꯥꯕꯤꯁꯤꯡꯁꯦ ꯃꯣꯏꯅ ꯐꯠꯇꯅ ꯂꯥꯟꯅ ꯎꯕꯤꯕ ꯑꯗꯒꯤ ꯁꯨꯝ ꯍꯥꯏꯗꯤ ꯃꯁꯤꯅ ꯃꯁꯤꯅ ꯃꯔꯝ ꯑꯣꯏꯔꯒ ꯑꯩꯅ ꯖꯒꯣꯏ ꯁꯥꯕ ꯃꯇꯝꯗꯗꯤ ꯑꯩ ꯖꯒꯣꯏ ꯁꯥꯕꯤ ꯑꯐꯥꯎꯕꯤ ꯑꯃ ꯑꯣꯏꯒꯦ ꯑꯗꯒꯤ ꯍꯥꯏꯗꯤ ꯃꯣꯏꯅ ꯈꯜꯂꯤꯕ ꯋꯥꯈꯜꯁꯦ ꯃꯣꯏꯅ ꯖꯒꯣꯏ ꯁꯥꯕꯤ ꯑꯃꯗ ꯎꯔꯤꯕ ꯃꯑꯣꯡꯁꯦ ꯂꯥꯜꯂꯤ ꯑꯗꯨ ꯅꯠꯇꯦ ꯍꯥꯏꯕꯁꯦ ꯑꯩꯅ ꯎꯠꯀꯦ ꯖꯒꯣꯏ ꯁꯥꯕꯤ ꯑꯐꯥꯎꯕꯤ ꯑꯃꯗꯤ ꯑꯣꯏꯔꯒ ꯑꯩ ꯑꯗꯨꯗꯤ ꯎꯠꯀꯦ ꯑꯩ ꯍꯥꯏꯗꯤ ꯖꯒꯣꯏ ꯁꯥꯕꯤ ꯈꯨꯗꯤꯡꯃꯛ ꯑꯔꯥꯟꯕ ꯅꯠꯇꯦ ꯐꯠꯇꯕ ꯅꯠꯇꯦ ꯍꯥꯏꯕꯁꯦ ꯎꯠꯀꯦꯅ ꯈꯟꯖꯩ